ꯉꯁꯤꯗꯒꯤ ꯆꯍꯤ ꯑꯍꯨꯝꯒꯤ ꯃꯃꯥꯡꯗꯒꯤ ꯑꯩ ꯏꯁꯃꯥꯔꯠ ꯐꯣꯟ ꯑꯃꯈꯛ ꯂꯩꯖꯩ ꯍꯥꯏꯔꯤꯕ ꯏꯁꯃꯥꯔꯠ ꯐꯣꯟꯁꯤ ꯑꯩꯅ ꯆꯍꯤ ꯑꯍꯨꯝꯃꯨꯛ ꯁꯤꯖꯤꯟꯅꯔꯛꯄꯁꯤꯗ ꯃꯉꯣꯟꯗ ꯑꯁꯣꯏꯕ ꯑꯃꯐꯥꯎ ꯂꯥꯛꯇ꯭ꯔꯤ ꯌꯥꯝ ꯐꯅ ꯁꯤꯖꯤꯟꯅꯔꯤ ꯑꯗꯨꯒ ꯀꯦꯃꯦꯔꯥꯁꯤꯁꯨ ꯀꯨꯏꯁꯜꯂꯛꯄꯒꯤ ꯃꯇꯨꯡꯏꯟꯅ ꯀꯦꯃꯦꯔꯥ ꯃꯣꯠꯁꯟ ꯈꯣꯠꯁꯟꯕ ꯀꯔꯤꯝ ꯂꯩꯇꯦ ꯃꯉꯣꯟꯗ ꯌꯥꯝ ꯐꯔꯤ ꯑꯗꯨꯒ ꯕꯦꯇꯔꯤꯁꯨ ꯀꯔꯤꯝꯇ ꯂꯩꯔꯛꯄꯗꯒꯤ ꯍꯧꯖꯤꯛ ꯑꯣꯏꯔꯤꯕ ꯀꯟꯗꯤꯁꯟꯁꯤ ꯕꯦꯇꯔꯤꯁꯤ ꯃꯥꯒꯤ ꯆꯠꯂꯤꯕ ꯇꯥꯏꯃꯤꯡ ꯔꯦꯟꯁ ꯑꯗꯨ ꯑꯗꯨꯃꯛ ꯑꯗꯨꯝ ꯆꯠꯂꯤ ꯃꯥꯉꯣꯟꯗ ꯕꯦꯇꯔꯤꯒꯤ ꯔꯦꯟꯁ ꯍꯟꯊꯕ ꯀꯩꯁꯨ ꯂꯩꯇꯦ ꯑꯗꯨꯗꯒꯤ ꯃꯅꯨꯡꯒꯤ ꯃꯥꯗꯔꯕꯣꯔꯠ ꯀꯔꯤ ꯀꯔꯥ ꯌꯥꯗ ꯈꯣꯠꯇꯕ ꯀꯔꯤꯝꯐꯥꯎ ꯂꯩꯇꯦ ꯌꯥꯝꯅ ꯌꯥꯝꯅ ꯐꯕ ꯄꯣꯠꯅꯤ ꯃꯁꯤ ꯑꯩꯅ ꯂꯩꯔꯨꯕ ꯃꯇꯝꯗ